ꯍꯂꯣ ꯑꯧ ꯑꯧ ꯃꯥꯅꯦ ꯀꯅꯥ ꯑ ꯌꯥꯅꯤ ꯀꯗꯥꯏꯗ ꯆꯠꯀꯗꯕ ꯚꯔꯥꯁꯦ ꯃꯤ ꯀꯌꯥ ꯆꯠꯄꯤꯒꯗꯕꯅꯣ ꯃꯤ ꯃꯔꯤ ꯑꯩꯈꯣꯏꯁꯦ ꯁꯨꯃꯥꯏꯅ ꯇꯧꯋꯦ ꯀꯤꯂꯣꯃꯤꯇꯔ ꯀꯤꯂꯣꯃꯤꯇꯔ ꯄꯔ ꯄꯔ ꯀꯤꯂꯣꯃꯤꯇꯔꯗ ꯂꯨꯄꯥ ꯆꯥꯝꯃ ꯌꯥꯡꯈꯩꯃꯨꯛ ꯁꯥꯏ ꯍꯣꯏ ꯑꯗꯨꯃꯥꯏꯅ ꯄꯔ ꯃꯦꯟꯗ ꯔꯦꯠꯁꯦ ꯂꯩꯌꯦ ꯑꯗꯒꯤ ꯑ ꯑ

ꯑ ꯑꯗꯨꯝ ꯌꯦꯡꯊꯣꯛ ꯌꯦꯡꯁꯤꯟꯗꯨꯕꯨꯗꯤ ꯑꯗꯨꯝ ꯌꯥꯅꯤ ꯑꯗꯒꯤ ꯄꯨꯡꯗ ꯄꯨꯡꯗ ꯆꯠꯀꯦ ꯍꯥꯏꯔꯒꯅ ꯄꯨꯡꯗ ꯑꯣꯏꯔꯛ ꯇꯥꯔꯒꯗꯤ ꯂꯤꯁꯤꯡ ꯑꯃꯒ ꯆꯥꯝꯃꯉꯥ ꯂꯤꯁꯤꯡ ꯑꯅꯤ ꯁꯨꯃꯥꯏꯅ ꯒꯥꯔꯤ ꯒꯥꯔꯤꯗꯨꯒꯤ ꯃꯇꯨꯡ ꯏꯜꯂꯦ ꯑꯗꯣ ꯀꯔꯤ ꯒꯥꯔꯤꯒꯨꯝꯕ ꯄꯥꯝꯃꯤꯅꯣ ꯁꯨꯃꯥꯏ ꯀꯃꯥꯏ ꯇꯧꯒꯦ

ꯑ ꯑ ꯒꯥꯔꯤ ꯑꯗꯨꯝ ꯁꯣꯝꯅ ꯄꯥꯝꯕꯤꯔꯤꯕ ꯒꯥꯔꯤꯗꯣ ꯑꯗꯨꯝ ꯍꯥꯏꯕꯤꯔꯛꯑꯣ ꯏꯁꯀꯣꯔꯄꯤꯌꯣꯗ ꯑ ꯌꯥꯅꯤ ꯏꯁꯀꯣꯔꯄꯤꯌꯣ ꯌꯥꯅꯤ ꯂꯩꯅꯤ ꯁꯨꯏ ꯁꯨꯏ ꯂꯣꯏꯅ ꯂꯣꯏꯅ ꯌꯥꯎꯋꯦ ꯑꯣꯏꯔꯣꯏꯌꯦ ꯗ꯭ꯔꯥꯏꯚꯔ ꯑꯇꯣꯞꯄ ꯑꯃ ꯑꯩ ꯊꯥꯖꯔꯛꯀꯦꯕ ꯑꯩꯗꯤ ꯒꯥꯔꯤꯁꯦ ꯄꯥꯏꯗꯕꯁꯨ ꯀꯨꯏꯔꯕꯅꯤꯅ ꯀꯌꯥ ꯅꯨꯡꯉꯥꯏꯇ꯭ꯔꯦ ꯑꯗꯨꯅ ꯅꯍꯥ ꯑꯃ ꯊꯥꯖꯔꯛꯀꯦ ꯗ꯭ꯔꯥꯏꯚꯔꯁꯦ ꯃꯣꯏꯔꯥꯡ ꯐꯥꯎ ꯆꯠꯀꯗꯕꯅꯤꯅ ꯀꯩꯁꯨ ꯄ꯭ꯔꯣꯕ꯭ꯂꯦꯝ ꯑꯣꯏꯗꯕꯅꯤꯅ ꯑꯗꯨꯝ ꯃꯩꯇꯩ ꯑꯣꯏꯔꯁꯨ ꯑꯗꯨꯝ ꯌꯥꯏꯗ ꯑꯩ ꯑ ꯑ ꯑꯗꯨꯝ ꯎꯝ ꯎꯝ ꯄꯔ ꯗꯦꯗ ꯑꯣꯏꯅ ꯆꯠꯀꯦ ꯍꯥꯏꯇꯥꯔꯒꯗꯤ ꯄꯔ ꯗꯦꯗ ꯂꯤꯁꯤꯡ ꯇꯔꯥ ꯇꯔꯥ ꯄꯤꯕꯤꯔꯛꯑꯣ ꯂꯤꯁꯤꯡ ꯇꯔꯥ ꯍꯥꯏꯁꯤꯗ ꯂꯤꯁꯤꯡ ꯇꯔꯥꯁꯤꯗ ꯑꯩꯈꯣꯏꯅ ꯒꯥꯔꯤ ꯒꯥꯔꯤꯁꯨ ꯄꯨꯊꯣꯔꯛꯑꯗꯣꯏꯅꯤ ꯑꯗꯨꯒꯤ ꯃꯊꯛꯇ ꯗ꯭ꯔꯥꯏꯚꯔꯁꯤꯒꯤ ꯑꯦꯛꯁꯄꯦꯟꯁꯦꯁ ꯃꯌꯥꯝꯗꯨꯁꯨ ꯒꯥꯔꯤ ꯃꯄꯨꯁꯤꯅ ꯂꯣꯏꯅ ꯇꯧꯔꯗꯣꯏꯅꯤ ꯏꯚꯟ ꯒꯥꯔꯤꯒꯤ ꯊꯥꯎ ꯐꯥꯎꯕ ꯒꯥꯔꯤ ꯃꯄꯨꯁꯤꯅ ꯂꯣꯏꯅ ꯄꯨꯊꯣꯔꯛꯀꯗꯣꯏꯅꯤ ꯃꯁꯤꯗꯩꯁꯤꯗ ꯀꯔꯤ ꯀꯃꯥꯏ ꯇꯧꯁꯦ ꯍꯥꯏꯕ ꯑ ꯑ ꯂꯤꯁꯤꯡ ꯅꯤꯄꯥꯟ ꯅꯤꯄꯥꯟ ꯂꯤꯁꯤꯡ ꯅꯤꯄꯥꯟꯁꯦ ꯑ ꯑ ꯂꯤꯁꯤꯡ ꯅꯤꯄꯥꯟꯁꯦ ꯂꯤꯁꯤꯡ ꯅꯤꯄꯥꯟꯁꯦ ꯁꯨꯃꯥꯏ ꯇꯧꯕꯅꯦ ꯒꯥꯔꯤꯁꯦ ꯍꯧꯖꯤꯛ ꯊꯥꯎ ꯐꯪꯗꯕꯒꯤꯁꯨ ꯌꯥꯝ ꯋꯥꯅꯔꯤ ꯑꯗꯒꯤ ꯅꯣꯡꯃꯈꯛꯀꯤꯅꯤ ꯍꯥꯏꯕ ꯑꯣꯏ ꯇꯥꯔꯒꯗꯤ ꯅꯣꯡꯃꯗꯨꯒꯤ ꯅꯣꯡꯃꯗꯨꯒꯤ ꯀꯣꯟꯅꯕꯒꯤ ꯊꯥꯎꯕꯨꯗꯤ ꯍꯧꯖꯤꯛ ꯍꯧꯖꯤꯛ ꯍꯧꯖꯤꯛꯐꯥꯎꯒꯤꯗꯤ ꯑꯣꯏꯅ ꯌꯥꯎꯔꯝꯈꯤꯅꯤ ꯑꯗꯨ ꯅꯨꯃꯤꯠ ꯃꯉꯥꯅꯤꯗꯣ ꯍꯌꯦꯡ ꯁꯣꯝꯅ ꯆꯠꯇꯣꯔꯤꯕ ꯊꯕꯛ ꯃꯌꯥꯝꯗꯣ ꯗꯤꯁꯇꯔꯞ ꯇꯧꯗꯅꯕꯩꯗꯃꯛ ꯊꯥꯎꯗꯨꯁꯨ ꯔꯦꯗꯤꯗ ꯂꯣꯏꯅ ꯑ

ꯎꯝ ꯎꯝ ꯑ ꯑ ꯑ ꯑ ꯑ ꯑ ꯑ ꯑ ꯑ ꯑ

ꯎꯝ ꯎꯝ ꯑꯗꯨ ꯃꯐꯝꯁꯤꯗꯩ ꯑꯃꯨꯛ

ꯎꯝ ꯎꯝ ꯎꯝ ꯎꯝ ꯎꯈ꯭ꯔꯨꯜꯗ ꯎꯈ꯭ꯔꯨꯜꯗꯤ ꯃꯩꯇꯩꯗꯤ ꯅꯨꯡꯉꯥꯏꯗꯧ ꯃꯥꯟꯗꯦ

ꯎꯝ ꯎꯝ

ꯍꯣꯏ ꯍꯣꯏ

ꯍꯣꯏ ꯍꯣꯏ ꯑꯗꯨ ꯁꯨꯃꯥꯏꯅ ꯇꯧꯔꯁꯦ ꯑꯗꯨꯗꯤ ꯁꯣꯝꯅ ꯆꯠꯄꯤꯒꯗꯧꯔꯤꯕ ꯃꯤ ꯃꯤꯗꯨꯒꯤ ꯂꯤꯁꯇꯨꯃ ꯑꯩꯉꯣꯟꯗ ꯄꯤꯕꯤꯔꯛꯑꯣ ꯑꯗꯒꯤ ꯍꯌꯦꯡ ꯄꯨꯡ ꯃꯥꯄꯟꯗ ꯆꯠꯀꯗꯣꯏꯅꯤꯅ ꯃꯥꯄꯟꯗꯣ ꯅꯪꯅꯅꯕ ꯑꯩꯁꯨ ꯁꯣꯝꯗ ꯁꯤꯟꯖꯔꯝꯃꯒꯦ ꯑꯗꯨꯒ ꯁꯣꯝꯁꯤ ꯍꯥꯟꯅ ꯃꯥꯄꯟ ꯇꯥꯗ꯭ꯔꯤꯉꯩꯗ ꯍꯥꯟꯅ ꯑꯝꯇꯪ ꯂꯥꯛꯇꯕꯗꯤ ꯌꯥꯔꯔꯣꯏ ꯂꯥꯛꯄ ꯑꯁꯦ ꯀꯩꯁꯨ ꯀꯥꯏꯗꯕ ꯅꯠꯇ꯭ꯔꯣ ꯎꯝ ꯎꯝ ꯎꯝ ꯎꯝ ꯎꯝ ꯑꯣ ꯍꯣꯏ ꯍꯣꯏ ꯌꯥꯅꯤ ꯌꯥꯅꯤ

ꯍꯣꯏ ꯍꯣꯏ ꯌꯥꯔꯤ ꯌꯥꯔꯤ ꯂꯣꯏꯅ ꯐꯤꯠꯅꯤ ꯀꯝꯄ꯭ꯂꯤꯠꯂꯤ ꯂꯣꯏꯅ ꯂꯣꯏ ꯂꯩ ꯌꯥꯏ ꯌꯥꯏ ꯌꯥꯎꯋꯦ ꯌꯥꯎꯋꯦ ꯂꯣꯏꯅ ꯂꯣꯏꯅ ꯀꯝꯐꯣꯔꯇꯦꯕꯜ ꯑꯣꯏꯔꯅꯤ ꯂꯣꯏꯅ

ꯗ꯭ꯔꯥꯏꯚꯔꯁꯦ ꯑꯩꯈꯣꯏꯗ ꯍꯧꯖꯤꯛ ꯂꯩꯔꯤꯁꯦ ꯗ꯭ꯔꯥꯏꯚꯔ ꯄꯨꯂꯞꯅ ꯃꯣꯏ ꯇꯔꯦꯠꯅꯤ ꯂꯩꯕꯁꯦ ꯇꯔꯦꯠꯁꯤꯗ ꯅꯨꯃꯤꯠ ꯃꯉꯥꯅꯤ ꯆꯠꯀꯗꯕꯅꯤꯅ ꯌꯥꯝ ꯀꯟꯅ ꯑꯍꯟ ꯑꯣꯏꯕꯁꯨ ꯅꯨꯡꯉꯥꯏꯔꯔꯣꯏ ꯑꯗꯨꯅ ꯈꯔ ꯃꯌꯥꯏ ꯑꯣꯏꯔꯞ ꯑꯣꯏꯕ ꯆꯍꯤ ꯐꯣꯔꯇꯤꯃꯨꯛꯀꯤ ꯑꯗꯨꯃꯥꯏꯅ ꯑꯃ ꯌꯥꯎꯋꯤ ꯅꯍꯥꯅꯤ ꯑꯗꯨꯝ ꯑꯗꯣ ꯃꯥ ꯃꯥꯁꯦ ꯃꯥꯁꯦ ꯆꯍꯤ ꯇꯔꯥꯒ ꯃꯉꯥꯃꯨꯛꯀꯤ ꯗ꯭ꯔꯥꯏꯚꯤꯡ ꯑꯦꯛꯁꯄꯔꯤꯌꯦꯟꯁꯇꯤ ꯂꯩꯔꯕꯅꯤ ꯑ ꯂꯣꯏꯅ ꯀꯝꯄ꯭ꯂꯤꯠꯂꯤ ꯑ ꯑ ꯌꯥꯅꯤ ꯌꯥꯅꯤ ꯌꯥꯅꯤ ꯑ ꯌꯥꯏ ꯁꯤ ꯅꯝꯕꯔꯁꯤꯗ ꯑꯗꯨꯝ ꯀꯥꯞꯄꯤꯔꯛꯄ ꯌꯥꯅꯤ ꯑ ꯍꯥ

ꯍꯣꯏ ꯍꯣꯏ ꯑ ꯑ ꯌꯧꯔꯛꯑꯦ ꯌꯧꯔꯛꯑꯦ ꯑ ꯑ

ꯍꯣꯏ ꯍꯣꯏ

ꯎꯝ ꯍꯨꯝ ꯑꯦꯃ꯭ꯌꯨꯁꯃꯦꯟ ꯄꯥꯛ ꯑꯃ ꯎꯝ ꯎꯝ ꯎꯝ ꯍꯂꯣ ꯍꯂꯣ ꯍꯂꯣ